ꯑꯣ ꯍꯜꯂꯣ ꯁꯥꯔ ꯑꯥ ꯍꯜꯂꯣ ꯁꯥꯔ ꯑꯥ ꯂꯥꯛꯄꯤꯔꯕ꯭ꯔꯥ ꯍꯣꯏ ꯇꯣꯝꯕꯅꯤ ꯇꯣꯝꯕꯅꯤ ꯇꯣꯝꯕ ꯇꯣꯝꯕ ꯕꯥꯏꯁꯥꯏꯀꯜ ꯍꯣꯏ ꯍꯣꯏ ꯇꯣꯝꯕ ꯕꯥꯏꯁꯥꯏꯀꯜ ꯏꯁꯇꯣꯔꯗꯨꯅꯤ ꯍꯣꯏ ꯑꯦ ꯑꯩꯁꯨ ꯑꯦꯠꯚꯔꯇꯥꯏꯖꯃꯦꯟꯗꯣ ꯑꯅꯧꯕꯅꯤꯅ ꯀꯌꯥ ꯑꯦꯠꯚꯔꯇꯥꯏꯖꯇꯨ ꯇꯧꯗ꯭ꯔꯤꯕꯅꯤꯅ ꯅꯝꯕꯔꯁꯦ ꯋꯥꯒꯦ ꯋꯥꯒꯦ ꯇꯧꯕ ꯃꯥꯟꯅꯩ ꯍꯣꯏ ꯑꯦ ꯑꯦ ꯍꯟꯗꯛꯁꯦ ꯅꯪ ꯑꯅꯧꯕ ꯂꯧꯒꯦ ꯍꯥꯏꯅ ꯈꯜꯂꯨꯔꯒ ꯀꯣꯜ ꯇꯧꯔꯛꯄ꯭ꯔꯥ ꯅꯠꯇ꯭ꯔꯒ ꯀꯃꯥꯏꯅ ꯇꯧꯕꯀꯣ

ꯑꯥ ꯑꯦ ꯑꯦ ꯑꯗꯨ ꯑꯩꯉꯣꯟꯗ ꯍꯧꯖꯤꯛ ꯏꯁꯇꯣꯔꯗ ꯂꯩꯕꯁꯤꯗꯤ ꯁꯥꯏꯀꯜꯁꯦ ꯀꯌꯥꯗꯤ ꯂꯩꯇꯦ ꯑꯗꯨꯕꯨ ꯕ꯭ꯔꯥꯟꯁꯦ ꯀ꯭ꯋꯥꯂꯤꯇꯤꯁꯦ ꯁꯦ ꯑꯃ ꯑꯅꯤꯗꯤ ꯂꯩꯕꯨꯗꯤ ꯂꯩꯌꯦ ꯍꯧꯖꯤꯛ ꯕꯤ ꯑꯦꯝ ꯑꯦꯛꯁꯀ ꯒꯤꯌꯥꯔ ꯁꯥꯏꯀꯜꯒ ꯑꯃꯨꯛꯀ ꯑꯩꯈꯣꯏ ꯆꯤꯡꯈꯣꯏꯅ ꯁꯥꯏꯀꯜ ꯍꯤꯔꯣ ꯁꯥꯏꯀꯜ ꯍꯤꯔꯣꯗꯣ ꯑꯗꯨ ꯑꯍꯨꯝꯒꯤ ꯕ꯭ꯔꯥꯟꯗꯤ ꯂꯩꯕꯨꯗꯤ ꯂꯩꯌꯦ ꯑꯗꯨ ꯅꯪꯗꯤ ꯁꯦ ꯀꯃꯥꯏꯅ ꯀꯔꯝꯕꯗꯅ ꯄꯥꯝꯒꯗ꯭ꯔꯀꯣ ꯑꯥ ꯑꯦ ꯑꯦ ꯒꯤꯌꯥꯔ ꯁꯥꯏꯀꯜꯁꯦ ꯑꯩꯈꯣꯏ ꯍꯧꯖꯤꯛ ꯕꯖꯦꯠꯇꯗꯤ ꯀꯌꯥ ꯌꯥꯝ ꯇꯥꯡꯕꯁꯨ ꯂꯩꯇꯦ ꯍꯣꯡꯕꯁꯨ ꯂꯩꯇꯦ ꯑꯗꯨꯝ ꯑꯦꯕꯔꯦꯖꯇ ꯂꯩꯕꯗ ꯂꯩꯌꯦ ꯑꯗꯣ ꯁꯦ ꯅꯪ ꯅꯪꯅ ꯍꯥꯏꯕꯁꯦ ꯕꯖꯦꯠꯁꯦ ꯌꯥꯝ ꯆꯥꯎꯗꯕꯤꯅ ꯐꯩꯌꯦꯅꯀꯣ ꯑꯗꯣ ꯎꯝ ꯍꯧꯖꯤꯛ ꯑꯩꯒꯤ ꯒꯤꯌꯥꯔ ꯁꯥꯏꯀꯜꯁꯦ ꯂꯩꯕꯗꯗꯤ ꯍꯣꯏ ꯔꯦꯟꯖꯁꯤ ꯇꯦꯟ ꯇꯦꯟ ꯇꯨ ꯇ꯭ꯋꯦꯟꯇꯤ ꯐꯥꯏꯞ ꯃꯊꯪꯗ ꯂꯩꯌꯦ ꯑꯗꯨꯕꯨ ꯅꯪꯅ ꯑꯗꯨ ꯑꯣꯏꯔꯗꯤ ꯑꯩꯉꯣꯟꯗ ꯒꯤꯌꯥꯔ ꯁꯥꯏꯀꯜꯁꯦ ꯄꯥꯔꯠꯁ ꯑꯗꯨ ꯃꯥꯒꯤ ꯀꯝꯄꯅꯤꯁꯦ ꯇꯣꯡꯉꯥꯟꯅ ꯂꯩꯕꯗꯣ ꯑꯍꯨꯝ ꯂꯩꯔꯝꯃꯦ ꯀ꯭ꯋꯥꯂꯤꯇꯤ ꯅꯝꯕꯔ ꯋꯥꯟ ꯀ꯭ꯋꯥꯂꯤꯇꯤ ꯅꯝꯕꯔ ꯇꯨ ꯀ꯭ꯋꯥꯂꯤꯇꯤ ꯅꯝꯕꯔ ꯊ꯭ꯔꯤ ꯍꯥꯏꯅꯀꯣ ꯅꯝꯕꯔ ꯋꯥꯟꯗꯨꯅ ꯅꯝꯕꯔ ꯋꯥꯟꯗꯨꯅ ꯇ꯭ꯋꯦꯟꯇꯤ ꯐꯥꯏꯞ ꯊꯥꯎꯖꯟ ꯀꯥꯕꯨꯗꯤ ꯀꯥꯌꯦꯕ ꯑꯗꯨ ꯅꯝꯕꯔ ꯇꯨꯅ ꯋꯥꯟ ꯊꯥꯎꯖꯟ ꯑꯩꯠꯇꯤꯟ ꯊꯥꯎꯖꯟꯒꯨꯝꯕꯗꯤ ꯂꯩꯌꯦ ꯑꯗꯣ ꯀ꯭ꯋꯥꯂꯤꯇꯤ ꯅꯝꯕꯔ ꯑꯍꯨꯝꯗꯨꯅ ꯍꯧꯖꯤꯛ ꯇ꯭ꯋꯦꯜꯐ ꯊꯥꯎꯖꯟ ꯑꯕꯐꯇꯒꯤ ꯈꯤꯇꯪ ꯂꯩꯕꯨꯗꯤ ꯂꯩ ꯑꯗꯨ ꯑꯣꯏꯔꯁꯨ ꯁꯤꯌꯣꯔꯇꯤ ꯑꯣꯏꯗꯦ ꯍꯧꯖꯤꯛ ꯍꯣꯜꯁꯦꯜ ꯑꯣꯏꯅ ꯂꯧꯕꯅꯤꯅ ꯑꯩꯁꯨ ꯍꯤꯁꯥꯞꯇꯨ ꯌꯦꯡꯗ꯭ꯔꯤꯌꯦꯕꯀꯣ ꯑꯗꯨ ꯑꯣꯏꯔꯗꯤ ꯃꯇꯝ ꯀꯩꯗꯧꯉꯩ ꯂꯥꯛꯀꯦ ꯍꯥꯏꯕ꯭ꯔꯥ ꯅꯪ ꯂꯥꯛꯇ꯭ꯔꯗꯤ ꯑꯩꯅ ꯌꯦꯡꯂꯒ ꯑꯁ ꯌꯦꯡꯕ ꯌꯦꯡꯕꯤꯒꯦ ꯑꯩꯅ ꯑꯥꯒꯁ ꯊꯥ ꯊꯥꯗꯒꯤꯀꯣ ꯑꯗꯣ ꯅꯪ ꯑꯥ ꯑꯦ ꯑꯗꯨ ꯑꯣꯏꯔꯗꯤ ꯅꯪꯁꯦ ꯅꯪꯒꯤ ꯁꯥꯏꯀꯜ ꯀꯂꯔꯗꯨ ꯀꯔꯝꯕꯅ ꯄꯥꯝꯕ꯭ꯔꯀꯣ ꯀꯔꯤ ꯀꯔꯤ ꯃꯆꯨꯗꯒꯤ ꯍꯧꯖꯤꯛ ꯔꯦꯠꯀ ꯕ꯭ꯂꯦꯛ ꯃꯤꯛꯁ ꯇꯧꯒꯗ꯭ꯔꯥ ꯅꯠꯇ꯭ꯔꯒ ꯄꯨꯔꯥ ꯔꯦꯠ ꯑꯣꯏꯔꯒ ꯇꯥꯏꯌꯔ ꯕ꯭ꯂꯦꯛ ꯑꯣꯏꯒꯗꯕ ꯑꯣ ꯑꯣ ꯌꯥꯏ ꯑꯗꯨ ꯑꯣꯏꯔꯗꯤ ꯅꯪꯒꯤꯗꯃꯛꯇ ꯔꯤꯖꯥꯞ ꯇꯧꯕꯤꯒꯦ ꯄꯤꯁ ꯑꯃꯗꯤ ꯔꯦꯠꯀ ꯕ꯭ꯂꯦꯛꯀꯣ ꯑꯦ ꯑꯦ ꯑꯗꯨ ꯑꯣꯏꯔꯗꯤꯀꯣ ꯑꯥꯒꯁ ꯊꯥ ꯊꯥ ꯍꯥꯡꯕꯗ ꯌꯥꯔꯗꯤ ꯊꯨꯅ ꯂꯥꯛꯄꯤꯌꯣꯀꯣ ꯑꯗꯨ ꯑꯣꯏꯔꯗꯤ ꯅꯪꯒꯤꯗꯃꯛꯇꯤ ꯐꯪꯒꯅꯤ ꯑꯩ ꯊꯝꯕꯤꯒꯦꯕ ꯑꯥ ꯌꯥꯏ ꯌꯥꯏ ꯑꯗꯨ ꯑꯩ ꯉꯥꯏꯔꯒꯦ ꯅꯪꯒꯤ ꯄꯥꯎꯈꯨꯝꯗꯨꯀꯣ ꯑꯦ ꯌꯥꯝ ꯅꯨꯡꯉꯥꯏꯔꯦꯀꯣ ꯁꯥꯔ ꯑꯦ ꯑꯦ